ꯑ ꯍꯂꯣ ꯑ ꯑꯧ ꯃꯥꯅꯦ ꯍꯣꯏ ꯑꯁꯤ ꯀꯅꯥ ꯑꯥ ꯑ ꯑ ꯑꯣ ꯑꯣ ꯎꯝ ꯑꯣ ꯑꯣ ꯑ ꯑ ꯍꯣꯏ ꯑꯩ ꯊꯧꯕꯥꯜꯗ ꯂꯩꯕꯅꯦ ꯅꯪ ꯀꯩꯗꯧꯉꯩꯒꯨꯝꯕ ꯂꯥꯛꯀꯦꯔꯥꯀꯣ ꯑꯣ ꯍꯣꯏ ꯌꯥꯏ ꯑꯗꯨꯗꯤ ꯎꯝ ꯑꯩꯁꯦ ꯗꯤꯁ ꯋꯤꯛꯇꯤ ꯊꯕꯛꯁꯦ ꯆꯤꯟꯕꯅꯦꯕꯀꯣ ꯂꯨꯍꯣꯡꯕꯒꯨꯝꯕ ꯂꯩꯕꯒꯤ ꯎꯝ ꯎꯝ ꯅꯦꯛꯁ ꯋꯤꯛ ꯑꯣꯏꯔꯗꯤ ꯎꯝ

ꯎꯝ ꯎꯝ ꯎꯝ ꯍꯣꯏ ꯃꯤꯁꯨ ꯌꯥꯝ ꯂꯥꯛꯅꯕꯅꯦ ꯁꯤꯒꯤꯁꯦ ꯎꯝ ꯑꯩ ꯎꯝ

ꯍꯣꯏ ꯔꯦꯁꯇ꯭ꯔꯤꯛꯁꯟꯒꯨꯝꯕꯗꯤ ꯂꯩꯇꯦ ꯑꯗꯨꯝ ꯄꯨꯕ ꯌꯥꯕꯅꯦ ꯎꯝ ꯑꯗꯨꯕꯨ ꯑꯩꯈꯣꯏꯅ ꯑꯦꯛꯁꯇ꯭ꯔꯦꯛ ꯇꯧꯔꯒ ꯊꯝꯕꯁꯤꯡ ꯑꯗꯨꯗꯨꯅ ꯑꯗꯨꯝ ꯏꯁꯤꯡ ꯑꯣꯏꯅ ꯄꯨꯗꯕꯤꯗ ꯑꯦꯛꯁꯇ꯭ꯔꯦꯛ ꯑꯣꯏꯅ ꯊꯝꯕꯁꯤꯡꯗꯣ ꯑꯗꯨꯗꯤ ꯃꯣꯏꯅ ꯑꯗꯨꯝ ꯌꯣꯟꯅꯕꯅꯦꯕ ꯑ ꯑ ꯑ ꯑ ꯑꯣ ꯌꯥꯏ ꯌꯥꯏ ꯀꯥꯏꯗꯦ ꯀꯥꯏꯗꯦ ꯑꯗꯨꯝ ꯂꯧꯕꯁꯨ ꯑ ꯎꯝ ꯎꯝ ꯎꯝ ꯎꯝ ꯎꯝ ꯎꯝ ꯍꯣꯏ ꯍꯣꯏ ꯍꯣꯏ ꯑ ꯑ ꯎꯝ ꯑꯗꯨꯝ ꯄꯨꯕ ꯌꯥꯕꯅꯦ ꯎꯝ ꯎꯝ ꯍꯣꯏ ꯌꯥꯏ ꯌꯥꯏ ꯀꯥꯏꯗꯦ ꯑꯗꯨꯝ ꯅꯪ ꯂꯥꯛꯄ ꯃꯇꯝꯗ ꯑꯗꯨꯝ ꯑꯩꯉꯣꯟꯗ ꯐꯣꯟ ꯇꯧꯔꯛꯑꯣ ꯎꯝ ꯎꯝ ꯍꯣꯏ ꯍꯣꯏ ꯍꯣꯏ ꯑꯣꯀꯦ ꯑꯣꯀꯦ ꯎꯝ ꯍꯣꯏ ꯍꯣꯏ ꯍꯣꯏ